ꯅꯥꯏꯟ ꯊꯥꯎꯖꯟ ꯁꯤꯛꯁ ꯍꯟꯗ꯭ꯔꯦꯠ ꯇꯨꯌꯦꯟꯇꯤ ꯑꯩꯠ ꯊꯥꯎꯖꯟ ꯐꯣꯔ ꯍꯟꯗ꯭ꯔꯦꯠ ꯅꯥꯏꯟꯇꯤ ꯋꯥꯥꯟ ꯋꯥꯥꯟ ꯊꯥꯎꯖꯟ ꯅꯥꯏꯟ ꯍꯟꯗ꯭ꯔꯦꯠ ꯐꯤꯐꯇꯤ ꯁꯤꯛꯁ ꯇꯨ ꯊꯥꯎꯖꯟ ꯐꯥꯏꯚ ꯍꯟꯗ꯭ꯔꯦꯠ ꯐꯤꯐꯇꯤ ꯋꯥꯥꯟ ꯊ꯭ꯔꯤ ꯊꯥꯎꯖꯟ ꯑꯥꯏꯠ ꯍꯟꯗ꯭ꯔ ꯅꯥꯏꯅꯇꯤ ꯋꯥꯟ